ꯇꯁꯦꯡꯅꯃꯛ ꯍꯥꯏꯔꯕꯗ ꯑꯩꯈꯣꯏꯒꯤ ꯑꯩ ꯏꯁꯥꯃꯛꯀꯤ ꯗ꯭ꯔꯣꯌꯤꯡꯒꯤ ꯑꯩꯈꯣꯏ ꯀ꯭ꯂꯥꯁ ꯅꯔꯖꯔꯤ ꯇꯨ ꯀ꯭ꯂꯥꯁ ꯐꯥꯏꯚ ꯐꯥꯎꯁꯦ ꯇꯝꯃꯝꯃꯦ ꯑꯉꯥꯡ ꯑꯣꯏꯔꯤꯉꯩꯗ ꯑꯗꯒꯤ ꯃꯈꯥ ꯇꯥꯕ ꯀ꯭ꯂꯥꯁ ꯁꯤꯛꯁꯇꯒꯤ ꯗ꯭ꯔꯣꯌꯤꯡꯒꯤꯁꯤ ꯌꯥꯝ ꯀꯥ ꯍꯦꯟꯅ ꯊꯣꯏꯗꯣꯛꯄ ꯑꯣꯏꯅ ꯀ꯭ꯂꯥꯁ ꯑꯣꯏꯅ ꯇꯧꯈꯤꯗ꯭ꯔꯦ ꯍꯧꯖꯤꯛ ꯃꯇꯝꯗ ꯑꯩꯈꯣꯏꯅ ꯗ꯭ꯔꯣꯌꯤꯡ ꯌꯦꯛꯄꯗ ꯀꯦꯔꯤꯌꯥꯔ ꯁꯦꯝꯅꯤꯡꯕ ꯌꯥꯝꯅ ꯊꯤꯅ ꯂꯥꯏꯔꯦ ꯍꯧꯖꯤꯛ ꯃꯇꯝꯗ ꯑꯩꯈꯣꯏꯅ ꯗ꯭ꯔꯣꯌꯤꯡꯅ ꯑꯩꯈꯣꯏꯒꯤ ꯗ꯭ꯔꯣꯌꯤꯡ ꯀꯝꯄꯤꯇꯤꯁꯟ ꯀꯌꯥ ꯏꯁꯇꯦꯠ ꯂꯦꯚꯦꯜ ꯏꯟꯇꯔꯅꯦꯁꯅꯦꯜ ꯂꯦꯚꯦꯜ ꯗꯤꯁꯇ꯭ꯔꯤꯛ ꯂꯦꯚꯦꯜ ꯀꯌꯥ ꯁꯤꯜꯂꯤꯁꯤꯗ ꯑꯩꯈꯣꯏꯅ ꯁꯔꯨꯛ ꯌꯥꯗꯨꯅ ꯑꯩꯈꯣꯏꯅ ꯆꯥꯎꯔꯕ ꯃꯅꯥꯁꯤꯡ ꯀꯌꯥ ꯂꯧꯁꯟꯕ ꯉꯝꯃꯤ ꯍꯧꯖꯤꯛꯇꯤ ꯑꯩꯈꯣꯏꯅ ꯀꯦꯔꯤꯌꯥꯔꯁꯤ ꯗ꯭ꯔꯣꯌꯤꯡ ꯈꯛꯀꯤ ꯑꯣꯏꯅ ꯆꯠꯄ ꯌꯥꯗꯦ ꯑꯩꯈꯣꯏꯅ ꯀ꯭ꯋꯥꯂꯤꯐꯤꯀꯦꯁꯟꯁꯦ ꯒ꯭ꯔꯦꯖꯨꯌꯦꯁꯟꯗ ꯍꯧꯖꯤꯛꯇꯤ ꯐꯥꯏꯟ ꯑꯥꯔꯠꯁꯇ ꯒ꯭ꯔꯦꯖꯨꯌꯦꯁꯟ ꯇꯧꯕ ꯌꯥꯔꯦ ꯑꯗꯨꯒ ꯑꯗꯨ ꯂꯣꯏꯔꯒꯁꯨ ꯑꯃꯨꯛ ꯃꯥꯁꯇꯔꯗꯁꯨ ꯑꯃꯨꯛ ꯐꯥꯏꯟ ꯑꯥꯔꯠꯁꯇ ꯇꯧꯕ ꯌꯥꯔꯦ ꯍꯧꯖꯤꯛꯇꯤ ꯑꯩꯈꯣꯏꯅ ꯄꯨꯟꯁꯤ ꯑꯃ ꯑꯣꯏꯅ ꯁꯦꯝꯕ ꯌꯥꯔꯦ ꯑꯩꯈꯣꯏꯅ ꯁꯤꯗ ꯃꯤꯁꯛ ꯇꯥꯛꯄ ꯑꯃꯗꯤ ꯑꯩꯈꯣꯏꯒꯤ ꯈꯨꯟ ꯑꯃꯁꯨꯡ ꯏꯁꯇꯦꯠꯄꯨ ꯁꯛ ꯇꯥꯛꯄ ꯉꯝꯕꯒꯤ ꯃꯑꯣꯡꯗ ꯑꯩꯈꯣꯏꯅ ꯇꯧꯕ ꯌꯥꯔꯦ ꯁꯤꯗ ꯑꯩꯈꯣꯏꯅ